ꯍꯧꯖꯤꯛꯀꯤ ꯃꯇꯝꯗ ꯁꯥꯏꯟꯁ ꯑꯃꯁꯨꯡ ꯇꯦꯛꯅꯣꯂꯣꯖꯤ ꯆꯥꯎꯈꯠꯂꯛꯄꯒꯤ ꯃꯇꯨꯡꯏꯟꯅ ꯑꯅꯧ ꯑꯅꯧꯕ ꯍꯤꯗꯥꯛ ꯂꯥꯡꯊꯛ ꯃꯌꯥꯝ ꯑꯃ ꯄꯨꯊꯣꯛꯂꯦ ꯍꯥꯟꯅ ꯂꯩꯔꯝꯂꯤꯕ ꯍꯤꯗꯥꯛꯁꯤꯡ ꯑꯗꯨꯗꯒꯤ ꯍꯦꯟꯅ ꯍꯦꯟꯅ ꯐꯕ ꯀꯌꯥ ꯑꯃ ꯄꯨꯊꯣꯛꯂꯦ ꯑꯔꯨ ꯑꯔꯨꯕ ꯑꯆꯧ ꯑꯆꯧꯕ ꯑꯅꯥꯕ ꯀꯌꯥ ꯐꯍꯜꯂꯦ ꯀꯣꯚꯤꯠ ꯂꯥꯏꯆꯠꯇ ꯀꯣꯚꯤꯠ ꯂꯥꯏꯆꯠꯇ ꯀꯣꯚꯤꯠꯅ ꯑꯦꯄ꯭ꯂꯤꯀꯦꯁꯟ ꯑꯗꯨ ꯍꯤꯗꯥꯛ ꯂꯥꯡꯊꯛ ꯀꯗꯥꯏꯗ ꯀꯥꯞꯄꯤ ꯍꯥꯏꯕꯗꯨ ꯀꯣꯚꯤꯠꯅ ꯃꯇꯦꯡ ꯄꯥꯡꯉꯤ